ꯑꯩꯅ ꯑꯣꯟꯂꯥꯏꯟ ꯁꯣꯞꯄꯤꯡꯒꯤꯗꯃꯛꯇ ꯑꯥꯃꯥꯖꯣꯟ ꯁꯣꯄꯤ ꯃꯤꯁꯣ ꯐ꯭ꯂꯤꯞꯀꯥꯔꯗꯅꯆꯤꯡꯕ ꯁꯤꯖꯤꯟꯅꯩ ꯑꯗꯨꯕꯨ ꯑꯩꯅ ꯈ꯭ꯋꯥꯏꯗꯒꯤ ꯍꯦꯟꯅ ꯄꯥꯝꯖꯕꯗꯤ ꯑꯥꯃꯥꯖꯣꯟ ꯃꯤ ꯈꯔꯅꯕꯨꯗꯤ ꯃꯤꯁꯣꯁꯨ ꯌꯥꯝꯅ ꯅꯨꯡꯉꯥꯏ ꯍꯥꯏ ꯑꯗꯨꯕꯨ ꯑꯩꯗꯤ ꯑꯥꯃꯥꯖꯣꯟꯅ ꯍꯦꯟꯅ ꯄꯥꯝꯖꯩ ꯑꯥꯃꯥꯖꯣꯟꯁꯦ ꯃꯥꯒꯤ ꯄꯣꯠꯁꯤꯅ ꯈꯔ ꯃꯌꯥꯝꯗꯒꯤ ꯐꯕ꯭ꯔꯥ ꯍꯥꯏꯅ ꯑꯩꯒꯤ ꯋꯥꯈꯟꯗ ꯈꯟꯖꯩ ꯑꯗꯨꯕꯨ ꯃꯤ ꯑꯇꯩꯅꯕꯨꯗꯤ ꯃꯤꯁꯣꯁꯨ ꯅꯨꯡꯉꯥꯏꯕꯅꯤ ꯐ꯭ꯂꯤꯞꯀꯥꯔꯗꯁꯨ ꯅꯨꯡꯉꯥꯏꯕꯅꯤ ꯁꯣꯄꯤꯁꯨ ꯅꯨꯡꯉꯥꯏꯕꯅꯤ ꯍꯥꯏ ꯑꯗꯨꯕꯨ ꯑꯩꯒꯤ ꯄꯥꯝꯖꯕꯗꯤ ꯑꯥꯃꯥꯖꯣꯟꯅ ꯏꯅꯨꯡ ꯅꯨꯡꯉꯥꯏꯖꯩ ꯃꯣꯏꯗꯤ ꯐꯣꯟ ꯇꯧꯕꯒ ꯁꯠ ꯑꯩꯅ ꯌꯨꯝꯗ ꯂꯩꯇ꯭ꯔꯥꯒꯁꯨ ꯐꯣꯟ ꯇꯧꯔꯛꯄꯗ ꯑꯩꯒꯤ ꯑꯦꯗ꯭ꯔꯦꯁꯇꯨꯗ ꯍꯥꯏꯕꯗꯤ ꯑꯩꯒꯤ ꯑꯦꯗ꯭ꯔꯦꯁꯇꯕꯨꯗꯤ ꯂꯥꯛꯑꯒꯁꯨ ꯏꯕꯨꯡꯉꯣ ꯑꯩ ꯉꯁꯤꯗꯤ ꯊꯕꯛ ꯑꯃ ꯆꯠꯊꯣꯛꯑꯦ ꯑꯗꯨꯅ ꯅꯪ ꯑꯩꯈꯣꯏꯒꯤ ꯌꯨꯝꯗꯨꯗ ꯊꯧꯖꯤꯜꯂꯒ ꯑꯝꯇ ꯊꯤꯟꯕꯤꯎ ꯍꯥꯏꯕꯗ ꯑꯗꯨꯝ ꯃꯥꯡꯒꯣꯟꯗ ꯑꯩꯈꯣꯏꯒꯤ ꯃꯥꯡꯒꯣꯟꯗ ꯑꯗꯨꯝ ꯊꯝꯕꯤꯔꯝꯃꯤ ꯑꯗꯨꯒꯤ ꯅꯨꯡꯉꯥꯏꯕꯁꯨ ꯑꯗꯒꯤ ꯄꯣꯠꯇꯣ ꯀꯔꯤꯒꯨꯝꯕ ꯔꯤꯖꯦꯛꯀꯨꯝꯕ ꯂꯩꯔꯝꯃꯒꯁꯨ ꯂꯩꯔꯝꯃꯒꯁꯨ ꯑꯗꯨꯝ ꯍꯟꯕ ꯃꯇꯝꯗ ꯃꯣꯏꯒꯤꯗꯤ ꯑꯗꯨꯝ ꯐꯖꯅ ꯑꯦꯛꯆꯦꯟꯖ ꯇꯧꯕꯒꯤꯗ ꯑꯗꯨꯝ ꯌꯥꯏ ꯑꯗꯨꯒ ꯑꯩꯅ ꯈ꯭ꯋꯥꯏꯗꯒꯤ ꯃꯣꯏꯗꯒꯤ ꯐꯖꯅ ꯄꯥꯝꯖꯕꯗꯤ ꯃꯣꯏꯒꯤ ꯄꯨꯔꯤꯕ ꯍꯥꯏꯕꯗꯤ ꯃꯣꯏꯒꯤꯗ ꯄꯨꯔꯤꯕ ꯊꯕꯛ ꯇꯧꯔꯤꯕ ꯃꯤꯁꯤꯡꯁꯦ ꯂꯣꯏꯅꯃꯛ ꯋꯥꯔꯤ ꯁꯥꯟꯅꯕ ꯑꯃꯗꯤ

ꯍꯦꯟꯅ ꯄꯥꯝꯖꯕ ꯑꯣꯟꯂꯥꯏꯟ ꯁꯣꯞꯄꯤꯡ ꯍꯥꯏꯔꯒꯗꯤ ꯑꯥꯃꯥꯖꯣꯟꯁꯦ ꯑꯣꯏꯅ ꯑꯩꯒꯤ ꯃꯣꯠꯇꯗꯤ ꯈꯟꯖꯒꯦ ꯍꯥꯏꯅ ꯈꯜꯂꯤ ꯃꯌꯥꯝꯕꯨꯗꯤ ꯃꯥ ꯃꯥꯅ ꯄꯥꯝꯖꯕ ꯑꯃꯃꯝ ꯂꯩꯔꯝꯒꯅꯤ ꯑꯗꯨꯕꯨ ꯑꯩꯒꯤꯗꯤ ꯑꯥꯃꯥꯖꯣꯟ ꯑꯣꯟꯂꯥꯏꯟ ꯁꯣꯞꯄꯤꯡ ꯑꯁꯤꯅ ꯈ꯭ꯋꯥꯏꯗꯒꯤ ꯅꯨꯡꯉꯥꯏ ꯍꯥꯏꯕꯗꯤ ꯕꯖꯥꯔꯗ ꯆꯠꯄ ꯃꯇꯝꯗ ꯑꯩꯈꯣꯏꯅ ꯚꯔꯥ ꯇꯤꯡꯕ ꯑꯗꯒꯤ ꯃꯇꯝ ꯀꯥꯏꯊꯣꯛꯄ ꯄꯨꯝꯅꯃꯛ ꯑꯩꯈꯣꯏꯅ ꯑꯣꯟꯂꯥꯏꯟ ꯁꯣꯞꯄꯤꯡꯗꯗꯤ ꯌꯨꯝꯗ ꯂꯩ ꯂꯩꯅ ꯑꯩꯈꯣꯏꯒꯤ ꯑꯄꯥꯝꯕ ꯄꯣꯠꯇꯣ ꯊꯛ ꯂꯥꯎꯅ ꯐꯣꯟꯗ ꯃꯦꯠꯈ꯭ꯔꯒ ꯑꯗꯨꯝ ꯑꯄꯥꯝꯕ ꯐꯪꯉꯤ ꯃꯔꯝ ꯑꯗꯨꯅ ꯑꯩꯗꯤ ꯑꯣꯟꯂꯥꯏꯟ ꯁꯣꯞꯄꯤꯡꯗ ꯑꯥꯃꯥꯖꯣꯟꯅ ꯏꯐ ꯐꯩ ꯍꯥꯏꯅ ꯑꯩꯒꯤ ꯋꯥꯈꯟꯗ ꯈꯟꯖꯩ